ꯁꯥꯟꯅ ꯈꯣꯠꯅꯕ ꯑꯁꯤ ꯃꯈꯣꯏꯒꯤ ꯄꯨꯟꯁꯤ ꯁꯤꯟꯐꯝ ꯑꯣꯏꯅ ꯂꯧꯔꯤꯕ ꯑꯗꯨꯗꯤ ꯃꯦꯔꯤ ꯀꯣꯝꯅꯤ ꯃꯍꯥꯛ ꯑꯁꯤ ꯕꯣꯛꯁꯤꯡ ꯁꯥꯟꯅꯩ ꯁꯤꯛꯁ ꯇꯥꯏꯝ ꯋꯥꯔꯜ ꯆꯦꯝꯄꯤꯌꯟꯁꯨ ꯑꯃꯅꯤ ꯑꯗꯨꯒ ꯃꯍꯥꯛ ꯑꯣꯂꯦꯝꯄꯤꯌꯥꯟ ꯑꯃꯁꯨ ꯑꯣꯏ ꯑꯗꯨꯒ ꯃꯥꯁꯤ ꯃꯆꯥ ꯑꯍꯨꯝ ꯂꯩꯔꯐꯥꯎꯕ ꯍꯧꯖꯤꯛ ꯐꯥꯎꯕ ꯑꯗꯨꯝ ꯁꯥꯟꯅꯕ ꯍꯟꯗꯦ ꯑꯗꯨꯒ ꯃꯍꯩꯔꯣꯏꯁꯤꯡꯅ ꯁ꯭ꯀꯨꯜꯁꯤꯡꯒꯤ ꯁꯥꯟꯅ ꯈꯣꯠꯅꯕꯗ ꯁꯔꯨꯛ ꯌꯥꯏ